ꯇ꯭ꯋꯦꯟꯇꯤ ꯐꯣꯔ ꯑꯣꯛꯇꯣꯕꯔ ꯅꯥꯏꯟꯇꯤꯟ ꯑꯩꯠꯇꯤ ꯊ꯭ꯔꯤ ꯇ꯭ꯋꯦꯟꯇꯤ ꯁꯕꯦꯟ ꯅꯣꯕꯦꯝꯕꯔ ꯅꯥꯏꯟꯇꯤꯟ ꯅꯥꯏꯟꯇꯤ ꯇ꯭ꯋꯦꯟꯇꯤ ꯑꯩꯠ ꯖꯨꯟ ꯅꯥꯏꯟꯇꯤꯟ ꯑꯩꯠꯇꯤ ꯑꯩꯠ ꯊꯥꯔꯇꯤ ꯖꯨꯂꯥꯏ ꯅꯥꯏꯟꯇꯤꯟ ꯅꯥꯏꯟꯇꯤ ꯋꯥꯟ ꯊꯥꯔꯇꯤ ꯑꯥꯒꯁ ꯅꯥꯏꯟꯇꯤꯟ ꯁꯤꯛꯇꯤ ꯑꯩꯠ